ꯍꯜꯂꯣ ꯑꯣ ꯑꯧ ꯑꯩꯅ ꯁꯣꯝꯗ ꯍꯥꯏꯖꯒꯤꯕ ꯂꯨꯍꯣꯡꯒꯤ ꯂꯩ ꯀꯩꯀꯥ ꯍꯥꯏꯖꯈꯤꯕꯗꯣ ꯑꯗꯨꯗꯣ ꯌꯥꯔꯗ꯭ꯔꯥ ꯀꯃꯥꯏꯅ ꯇꯧꯒꯦ ꯑꯣ ꯑꯩꯗꯣ ꯂꯨꯍꯣꯡꯕꯒꯤ ꯃꯥꯒꯤ ꯀꯩꯀꯥ ꯃꯌꯨꯡꯗꯣ ꯃꯔꯤ ꯑꯣꯏꯅ ꯁꯦꯝꯃꯛꯀꯗꯣꯏꯅꯤꯅ ꯂꯥꯏꯔꯤꯛ ꯃꯔꯤꯗꯨꯒꯤ ꯑꯣꯏꯅ ꯃꯔꯤ ꯃꯔꯤꯗꯨꯒꯤ ꯑꯣꯏꯅꯅꯦ ꯂꯣꯏꯅ ꯄꯥꯝꯖꯩꯌꯦꯕꯀꯣ ꯍꯥꯏꯗꯤ ꯑꯃ ꯃꯀꯣꯛ ꯑꯃꯗꯨꯗ ꯂꯩꯁꯦ ꯃꯌꯥꯏꯗ ꯑꯃ ꯊꯦꯠꯇꯣꯏꯅꯦꯕ ꯑꯗꯨꯗꯨꯅ ꯃꯈꯣꯡ ꯃꯔꯤꯗ ꯃꯌꯥꯏꯗ ꯃꯩ ꯑꯃꯃꯝ ꯊꯦꯠꯂꯒ ꯑꯇꯩ ꯃꯊꯛꯇ ꯍꯥꯞꯄꯛꯀꯗꯧꯕ ꯂꯩ ꯃꯌꯥꯝ ꯑꯃꯗꯤ ꯂꯩꯕꯅꯦꯕ ꯑꯗꯨꯒꯤ ꯂꯩꯗꯣ ꯑꯩ ꯑꯗꯨꯝ ꯈꯔ ꯌꯥꯝꯅꯗꯤ ꯑꯗꯨꯝ ꯄꯥꯝꯖꯩꯌꯦ ꯂꯩꯕ ꯑꯗꯒꯤ ꯃꯈꯜ ꯃꯈꯜ ꯂꯩꯕꯈꯛꯇꯁꯨ ꯅꯠꯇꯅꯀꯣ ꯑꯇꯩ ꯃꯈꯜ ꯃꯌꯥꯝ ꯑꯃꯁꯨ ꯑꯗꯨꯝ ꯄꯥꯝꯖꯩ ꯑꯗꯣ ꯌꯥꯔꯒꯗꯤ ꯐꯖ ꯐꯖꯕ ꯑꯗꯨꯝ ꯁꯦꯝꯕꯤꯔꯛꯑꯣ ꯍꯧꯖꯤꯛ ꯂꯩ ꯐꯖꯕ ꯀꯌꯥꯝ ꯂꯥꯛꯑꯒꯦ ꯑꯣ ꯅꯨꯡꯗꯥꯡ ꯅꯨꯡꯗꯥꯡꯗ ꯑꯗꯨꯝ ꯈꯔ ꯊꯤꯟꯕꯤꯔꯛꯑꯣꯕꯀꯣ ꯑꯗꯨꯒ ꯍꯥꯟꯅ ꯌꯦꯡꯖꯔꯒꯦꯕꯀꯣ ꯂꯧꯗꯧꯕ ꯂꯩꯗꯣ ꯑꯗꯨꯒ ꯑꯗꯨꯗꯣ ꯐꯖꯩ ꯍꯥꯏꯔꯀꯥꯟꯗ ꯑꯗꯨꯝ ꯍꯥꯟꯅ ꯌꯦꯡꯊꯣꯛꯑꯒ ꯑꯃꯨꯛꯀ ꯀꯣꯟꯅ ꯑꯃꯨꯛ ꯂꯧꯔꯁꯨ ꯌꯥꯏꯗꯅ ꯃꯊꯪ ꯑꯅꯧ ꯑꯅꯧꯕ ꯑꯃꯨꯛ ꯂꯥꯛꯑꯀꯥꯟꯗ ꯑꯗꯣ ꯍꯣꯏ ꯑꯩꯗꯣ ꯅꯣꯡ ꯅꯤꯅꯤꯕꯨꯗꯤ ꯋꯥꯠꯂꯤꯌꯦꯕꯀꯣ ꯑꯗꯣ ꯃꯥꯡꯖꯧꯅꯅ ꯈꯔ ꯂꯧꯍꯧꯔꯒ ꯀꯩꯅꯣ ꯂꯩꯒꯤꯕꯒꯤ ꯃꯥꯒꯤ ꯃꯁꯛꯇꯣ ꯌꯦꯡꯊꯣꯛꯑꯦꯗꯅꯀꯣ ꯐꯖꯩ ꯐꯕꯨꯗꯤ ꯐꯖꯩ ꯐꯣꯇꯣꯗ ꯎꯕꯗ ꯑꯗ ꯑꯩꯅ ꯑꯃꯨꯛ ꯑꯁꯦꯡꯕꯗ ꯎꯔꯀꯥꯟꯗ ꯍꯦꯟꯅ ꯌꯥꯝ ꯂꯧꯅꯤꯡꯕ ꯍꯥꯏ ꯇꯥꯔꯦ ꯑꯗꯨꯗꯨꯒꯤ ꯍꯣꯏ ꯑꯩꯁꯨ ꯗꯨꯀꯥꯟꯗ ꯅꯣꯡꯃ ꯍꯌꯦꯡ ꯑꯣꯏꯅ ꯂꯥꯛꯑꯒꯦ ꯑꯗꯨꯀꯥꯟꯗ ꯑꯗꯨꯒ ꯐꯖꯅ ꯌꯦꯡꯉꯒꯦ ꯑꯗꯨꯒ ꯑꯩꯒꯤ ꯑꯣꯗꯔ ꯇꯧꯈꯤꯕ ꯃꯁꯤꯡꯗꯣ ꯑꯗꯨꯗꯨꯒꯤ ꯑꯗꯨꯝ ꯁꯣꯝꯅ ꯐꯅꯕ ꯑꯗꯨꯝ ꯃꯁꯤꯡꯗꯣ ꯋꯥꯠꯍꯟꯗꯅ ꯑꯗꯨꯝ ꯁꯦꯝꯕꯤꯔꯛꯑꯣ ꯑꯪ ꯍꯣꯏ ꯍꯧꯖꯤꯛꯇꯤ ꯂꯩꯁꯨ ꯑꯗꯨꯝ ꯃꯈꯜ ꯐꯖ ꯐꯖꯕꯁꯨ ꯑꯗꯨꯝ ꯃꯌꯥꯝ ꯑꯃ ꯊꯣꯛꯑꯦꯗꯅ ꯑꯗ ꯍꯥꯏꯗꯤ ꯑꯅꯧꯕ ꯆꯦꯟꯖꯤꯡ ꯑꯣꯏꯕꯀꯣ ꯑꯅꯧꯕ ꯍꯧꯖꯤꯛꯀꯥꯟꯒꯤ ꯆꯦꯟꯖꯤꯡ ꯑꯣꯏꯕ ꯄꯣꯠꯇꯣ ꯑꯗꯨꯝ ꯍꯥꯏꯗꯤ ꯃꯌꯥꯝꯒ ꯌꯥꯝ ꯀꯃꯟ ꯑꯣꯏꯅ ꯇꯧꯅꯤꯡꯗꯕꯀꯣ ꯑꯗꯨꯗꯨꯒꯤ ꯐꯖꯕ ꯑꯅꯧꯕ ꯂꯥꯛꯑꯒꯗꯤ ꯑꯅꯧꯕꯗꯣ ꯄꯥꯝꯕꯅꯦꯕ ꯑꯩꯅ ꯎꯝ ꯍꯣꯏ ꯑꯁꯣꯝꯅꯁꯨ ꯑꯗꯨꯝ ꯍꯥꯏꯗꯤ ꯂꯩꯁꯤꯡꯗꯣ ꯑꯗꯨꯝ ꯌꯦꯡꯕꯤꯔꯒꯀꯣ ꯆꯥꯟꯅꯕ ꯐꯖꯕꯗꯣ ꯑꯩꯗꯤ ꯀꯌꯥ ꯈꯪꯗꯦꯕ ꯑꯗꯨꯗꯨꯅ ꯁꯣꯝꯕ ꯐꯖꯒꯗꯧꯕꯗꯣ ꯑꯗꯨꯝ ꯌꯦꯡꯕꯤꯔꯛꯑꯣ ꯑꯗꯩꯗꯤ ꯑꯅꯧꯕ ꯃꯌꯥꯝ ꯑꯃꯁꯨ ꯊꯣꯛꯑꯦ ꯍꯥꯏꯕ ꯄꯥꯎ ꯑꯃ ꯌꯥꯏꯌꯦꯕꯀꯣ ꯏꯁꯇꯣꯔꯗꯁꯨ ꯑꯗꯨꯝ ꯃꯌꯥꯝ ꯑꯃ ꯌꯧꯔꯛꯄꯗꯤ ꯎꯔꯦ ꯏꯁꯇꯣꯔ ꯑꯇꯩꯗꯁꯨ ꯑꯗꯣ ꯑꯩꯅ ꯁꯣꯝꯒꯤ ꯏꯁꯇꯣꯔꯁꯤꯗꯒꯤ ꯂꯧꯅꯤꯡꯕ ꯑꯗꯨꯒꯤꯅꯦ

ꯎꯝ ꯎꯝ ꯍꯣꯏ ꯍꯣꯏ ꯌꯥꯝ ꯍꯔꯥꯎꯋꯦ ꯑꯩꯁꯨ ꯑꯗꯣ ꯍꯣꯔꯦꯟ ꯑꯩꯒꯤ ꯈꯔꯗꯣ ꯂꯩ ꯈꯔꯗꯣ ꯑꯗꯨꯝ ꯍꯣꯔꯦꯟ ꯗꯤꯂꯤꯕꯔꯤ ꯇꯧꯕꯤꯔꯛꯑꯣ ꯑꯗꯨꯒ ꯀꯣꯜꯗꯣ ꯍꯣꯔꯦꯟ ꯌꯧꯔꯛꯇꯣꯔꯦ ꯍꯥꯏꯔꯀꯥꯟꯗꯀꯣ ꯑꯗꯨꯝ ꯄꯥꯎꯗꯣ ꯐꯥꯎꯕꯤꯔꯛꯑꯣ ꯑꯗꯨꯒ ꯃꯊꯪ ꯑꯇꯣꯞꯄ ꯂꯩ ꯑꯅꯧꯕ ꯂꯥꯛꯑꯀꯥꯟꯗꯁꯨ ꯑꯗꯨꯝ ꯄꯥꯎ ꯄꯤꯕꯤꯔꯛꯑꯣ ꯑꯅꯧꯕꯗꯣ ꯑꯗꯨꯝ ꯌꯦꯡꯖꯒꯦ ꯑꯗꯨꯒ ꯅꯣꯡꯅꯤꯅꯤ ꯋꯥꯠꯂꯤꯝꯅꯤꯅꯀꯣ ꯍꯣꯏ ꯍꯣꯏ ꯊꯝꯖꯔꯦ ꯊꯝꯖꯔꯦ ꯎꯝ